ꯑꯩꯍꯥꯛꯅ ꯏꯔꯣꯏꯕꯗꯒꯤ ꯍꯦꯟꯗꯣꯔꯛꯇꯨꯅ ꯑꯇꯣꯞꯄ ꯃꯁꯥꯟꯅ ꯀꯌꯥ ꯑꯃꯁꯨ ꯁꯥꯟꯅꯖꯔꯨꯔꯦ ꯃꯤꯡ ꯑꯣꯏꯅ ꯄꯟꯖꯔꯕꯗ ꯌꯣꯒꯥ ꯌꯣꯒꯥ ꯑꯁꯤ ꯁꯥꯟꯅꯔꯕ ꯃꯇꯨꯡꯗ ꯏꯔꯣꯏꯕ ꯃꯇꯝꯗ ꯑꯩꯉꯣꯟꯗ ꯏꯔꯣꯏꯕꯒꯤ ꯁꯥꯐꯨꯗ ꯏꯔꯣꯏꯕꯒꯤ ꯁꯥꯐꯨꯗ ꯆꯦꯟꯁ ꯀꯌꯥ ꯑꯃ ꯇꯧꯔꯛꯂꯤ ꯑꯩꯅ ꯌꯣꯒꯥ ꯑꯁꯤ ꯇꯧꯔꯕ ꯃꯇꯨꯡꯗ ꯏꯔꯣꯏꯕ ꯃꯇꯝꯗ ꯁꯣꯔ ꯁꯥꯡꯅ ꯍꯣꯜꯂꯒ ꯏꯔꯣꯏꯕ ꯃꯇꯝꯗ ꯏꯁꯤꯡ ꯃꯅꯨꯡꯗ ꯀꯨꯏꯅ ꯂꯩꯕ ꯉꯝꯍꯜꯂꯤ ꯏꯔꯣꯏꯕ ꯃꯇꯝꯗꯁꯨ ꯊꯨꯅ ꯑꯃꯗꯤ ꯌꯥꯡꯅ ꯏꯔꯣꯏꯕ ꯉꯝꯍꯜꯂꯤ ꯌꯣꯒꯥ ꯑꯁꯤ ꯁꯥꯟꯅꯔꯨꯕꯗꯒꯤ ꯌꯣꯒꯥ ꯑꯁꯤ ꯇꯧꯔꯨꯕꯗꯒꯤ ꯏꯔꯣꯏꯕ ꯃꯇꯝꯗ ꯑꯩꯉꯣꯟꯗ ꯑꯍꯣꯡꯕ ꯀꯌꯥ ꯑꯃ ꯂꯥꯛꯏ